ꯍꯧꯖꯤꯛꯇꯤ ꯑꯥꯔꯠ ꯑꯦꯟ ꯀ꯭ꯔꯥꯐ ꯑꯁꯤ ꯁ꯭ꯀꯨꯜꯁꯤꯡꯗ ꯌꯥꯝꯅ ꯆꯥꯎꯅ ꯁꯞꯖꯦꯛ ꯑꯃ ꯑꯣꯏꯅ ꯌꯥꯝꯅ ꯐꯖꯅ ꯇꯝꯃꯦ ꯍꯥꯏꯕꯗꯤ ꯑꯥꯔꯠꯁ ꯍꯥꯏꯔꯒꯅ ꯗꯥꯟꯁ ꯇꯝꯕꯤꯕ ꯃ꯭ꯌꯨꯖꯤꯛ ꯑꯗꯒꯤ ꯃ꯭ꯌꯨꯖꯤꯛ ꯏꯟꯁꯇ꯭ꯔꯨꯃꯦꯟ ꯀꯌꯥ ꯑꯃ ꯁꯞꯖꯦꯛ ꯑꯃ ꯑꯣꯏꯅ ꯍꯧꯖꯤꯛꯇꯤ ꯑꯉꯥꯡꯁꯤꯗ ꯇꯥꯛꯑꯦ ꯁ꯭ꯀꯨꯜꯁꯤꯡꯗ ꯀ꯭ꯔꯥꯐꯇ ꯍꯥꯏꯔꯒꯁꯨ ꯃꯈꯜ ꯀꯌꯥ ꯑꯃ ꯑꯣꯔꯤꯒꯦꯃꯤ ꯑꯗꯒꯤ ꯆꯦꯅ ꯁꯥꯕ ꯁꯥ ꯂꯩ ꯑꯗꯒꯤ ꯀ꯭ꯔꯥꯐ ꯍꯥꯏ ꯀ꯭ꯔꯥꯐꯀꯤ ꯀ꯭ꯔꯥꯐꯀꯤ ꯑꯣꯏꯕ ꯄꯣꯠꯊꯣꯛ ꯀꯌꯥ ꯑꯃ ꯑꯉꯥꯡꯁꯤꯡꯗ ꯁꯥꯕ ꯃꯌꯥꯝ ꯑꯃ ꯇꯝꯕꯤꯔꯦ ꯍꯧꯖꯤꯛꯀꯤ ꯃꯇꯝꯗ ꯑꯩꯈꯣꯏꯒꯤ ꯃꯇꯝꯗꯗꯤ ꯊꯥꯏꯅꯒꯤ ꯑꯣꯏꯕ ꯃꯇꯝꯗꯗꯤ ꯑꯩꯈꯣꯏꯅ ꯑꯉꯥꯡ ꯑꯣꯏꯔꯤꯉꯩꯗ ꯁ꯭ꯀꯨꯜꯗꯗꯤ ꯑꯥꯔꯠ ꯑꯦꯟ ꯀ꯭ꯔꯥꯐ ꯑꯁꯦ ꯁꯞꯖꯦꯛ ꯑꯃ ꯑꯣꯏꯅ ꯂꯩꯔꯛꯇꯦ ꯍꯣꯏ ꯃꯔꯛ ꯃꯔꯛꯇ ꯋꯤꯛ ꯋꯤꯛꯇ ꯀꯣ ꯋꯤꯛ ꯑꯃꯗ ꯁ꯭ꯀꯨꯜꯒꯤ ꯑꯁꯥ ꯑꯃ ꯇꯝꯃꯛꯄꯕꯨꯗꯤ ꯌꯥꯎꯏ ꯑꯗꯨ ꯑꯣꯏꯔꯒꯁꯨ ꯁꯞꯖꯦꯛ ꯑꯣꯏꯅ ꯊꯝꯂꯛꯇꯦ ꯑꯉꯥꯡ ꯑꯣꯏꯔꯤ ꯃꯇꯝꯗ ꯑꯩꯈꯣꯏꯅ ꯂꯥꯏꯙꯤ ꯁꯥꯕꯒꯨꯝꯕ ꯌꯨꯝꯗ ꯂꯥꯏꯙꯤ ꯁꯥꯖꯕ ꯕꯣꯠ ꯁꯥꯕꯒꯨꯝꯕ ꯆꯦꯅꯥ ꯍꯪꯉꯣꯏ ꯁꯥꯕꯒꯨꯝꯕꯗꯨꯕꯨꯗꯤ ꯌꯥꯝꯅ ꯇꯝꯃꯛꯏ ꯑꯗꯣ ꯑꯩꯅ ꯑꯩꯅ ꯅꯤꯡꯁꯤꯕ ꯃꯇꯝꯗ ꯑꯩꯅ ꯊꯥꯏꯅ ꯑꯉꯥꯡ ꯑꯣꯏꯔꯤꯉꯩꯗ ꯑꯩꯅ ꯌꯥꯝꯅ ꯅꯨꯡꯉꯥꯏꯖꯈꯤꯕ ꯍꯥꯏꯔ ꯍꯥꯏꯒ ꯌꯥꯏꯔꯒꯗꯤ ꯅꯣꯡ ꯇꯥꯕ ꯃꯇꯝꯗ ꯏꯁꯤꯡ ꯏꯆꯥꯎ ꯊꯣꯛꯄ ꯃꯇꯝꯗ ꯑꯩꯈꯣꯏꯗꯤ ꯑꯋꯥꯕꯗꯣ ꯈꯪꯗꯕꯅꯤꯅ ꯑꯉꯥꯡ ꯑꯣꯏꯔꯤꯕꯅꯤꯅ ꯆꯦꯅ ꯕꯣꯠꯇꯣ ꯁꯥꯔꯒ ꯏꯁꯤꯡ ꯆꯦꯟꯊꯔꯛꯄꯗꯨꯗ ꯑꯩꯈꯣꯏꯅ ꯕꯣꯠꯇꯣ ꯊꯥꯗꯔꯒ ꯆꯦꯟꯙꯍꯟꯒꯤꯕꯒꯤ ꯅꯨꯡꯉꯥꯏꯕꯗꯣ ꯑꯗꯨꯒꯤ ꯅꯨꯡꯉꯥꯏꯕꯗꯨꯗꯤ ꯑꯩꯈꯣꯏꯗ ꯍꯧꯖꯤꯛ ꯐꯥꯎꯕ ꯑꯩꯒꯤ ꯋꯥꯈꯜꯗ ꯑꯗꯨꯝ ꯂꯩꯖꯔꯤ